ꯑꯩꯅ ꯁ꯭ꯀꯨꯜꯗ ꯄꯦꯟꯇꯤꯡꯒꯤ ꯇꯝꯈꯤꯕꯒꯤ ꯃꯇꯥꯡꯗ ꯌꯥꯝ ꯁꯨꯝ ꯅꯨꯡꯉꯥꯏꯈꯤꯕꯒꯤ ꯃꯇꯥꯡ ꯍꯥꯏꯔꯒꯗꯤ ꯑꯩꯈꯣꯏꯒꯤ ꯑꯉꯥꯡ ꯑꯣꯏꯔꯤꯉꯩ ꯃꯇꯝꯗ ꯑꯩꯈꯣꯏꯒꯤ ꯍꯩꯇ ꯍꯩꯇ ꯈꯔ ꯑꯩꯈꯣꯏꯒꯤ ꯁꯨꯝ ꯑꯦꯄꯜꯒꯨꯝꯕ ꯑꯣꯔꯦꯟꯖꯀꯨꯝꯕ ꯈꯔ ꯑꯗꯒꯤ ꯎꯄꯥꯝꯕꯤ ꯈꯔ ꯌꯦꯛꯍꯟꯕ ꯑꯗꯨꯗ ꯑꯗꯨꯝ ꯍꯩꯇ ꯍꯩꯇ ꯌꯦꯛꯈꯤꯕꯗꯣ ꯑꯩꯈꯣꯏ ꯁꯥꯔ ꯍꯣꯏ ꯁꯥꯔ ꯍꯣꯏ ꯃꯦꯝ ꯍꯣꯏꯅ ꯌꯥꯝ ꯍꯩꯔꯦ ꯀꯥꯏꯅ ꯊꯥꯒꯠꯂꯛꯄꯗꯣ ꯑꯗꯣ ꯌꯥꯝ ꯍꯔꯥꯎꯈꯤ ꯑꯗꯨꯒ ꯅꯨꯡꯉꯥꯏꯇꯕ ꯍꯥꯏꯔꯒꯅ ꯏꯂꯚꯦꯟ ꯇꯨꯌꯦꯜꯞꯇ ꯇꯝꯕ ꯃꯇꯝꯗ ꯄ꯭ꯔꯥꯛꯇꯤꯀꯦꯜꯒꯤ ꯌꯦꯛꯄꯒ ꯌꯦꯛꯄꯒꯤ ꯃꯇꯥꯡꯗ ꯌꯥꯝꯅ ꯑꯩꯅ ꯁꯨꯝ ꯑꯋꯥꯕ ꯑꯃ ꯁꯨꯝ ꯊꯦꯡꯅꯈꯤ ꯍꯥꯏ ꯇꯥꯔꯦ ꯑꯗꯣ ꯑꯩꯅ ꯏꯕ ꯃꯇꯝꯗ ꯍꯩꯇ ꯍꯩꯇꯅ ꯁꯣꯏꯅ ꯁꯣꯏꯅꯅ ꯑꯗꯨꯝ ꯏꯈꯤꯕ ꯈꯔ ꯊꯦꯡꯅꯩ ꯍꯥꯏ ꯇꯥꯔꯦ